ꯑꯩꯈꯣꯏꯒꯤ ꯑꯅꯛꯄꯗ ꯃꯌꯥꯝ ꯂꯩ ꯁꯤꯗ ꯂꯝ ꯀꯣꯏꯕꯁꯤꯡꯅ ꯆꯠꯄ ꯌꯥꯕꯁꯦ ꯃꯔꯨ ꯑꯣꯏꯅ ꯏꯃꯥ ꯃꯥꯔꯀꯦꯠ ꯏꯃꯥ ꯃꯥꯔꯀꯦꯠꯁꯦ ꯌꯥꯝꯅ ꯃꯔꯨꯑꯣꯏꯅ ꯌꯦꯡꯕ ꯌꯥꯕ ꯂꯝ ꯀꯣꯏꯕꯁꯤꯡꯒꯤ ꯃꯐꯝ ꯑꯃꯅꯤ ꯃꯔꯨꯑꯣꯏꯅ ꯃꯔꯝꯗꯤ ꯃꯁꯤꯗ ꯏꯃꯥ ꯃꯥꯔꯀꯦꯠꯁꯤꯗ ꯐꯝꯂꯤꯕꯁꯤ ꯅꯨꯄꯤ ꯉꯥꯛꯇꯒꯤ ꯑꯣꯏꯕ ꯃꯐꯝ ꯑꯃꯅꯤ ꯑꯗꯨꯅ ꯄ꯭ꯔꯤꯊꯤꯕꯤꯒꯤ ꯃꯐꯝ ꯑꯃꯠꯇꯗ ꯂꯩꯇꯕ ꯑꯩꯈꯣꯏꯒꯤ ꯃꯅꯤꯄꯨꯔꯗ ꯈꯛꯇꯪ ꯂꯩꯕ ꯗꯨꯒꯤꯗꯃꯛꯇ ꯄ꯭ꯔꯤꯊꯤꯕꯤꯒꯤ ꯃꯐꯝ ꯁꯤꯟꯕ ꯊꯨꯡꯅ ꯐꯥꯎꯔꯤꯕ ꯏꯃꯥ ꯃꯥꯔꯀꯦꯠ ꯍꯥꯏꯕꯁꯦ ꯌꯥꯝꯅ ꯃꯔꯨꯑꯣꯏꯅ ꯆꯪꯒꯗꯕ ꯃꯌꯥꯝꯅ ꯆꯪꯗ꯭ꯔꯕ ꯌꯥꯗꯕ ꯂꯝ ꯀꯣꯏꯕꯁꯤꯡꯒꯤ ꯄꯟꯊꯨꯡꯐꯝ ꯑꯃꯅꯤ ꯃꯁꯤꯗ ꯑꯩꯈꯣꯏꯒꯤ ꯃꯈꯜ ꯈꯨꯗꯤꯡꯃꯛꯀꯤ ꯏꯟꯗꯤꯖꯤꯅꯁꯀꯤ ꯑꯣꯏꯕ ꯄꯣꯠ ꯆꯩ ꯃꯌꯥꯝ ꯐꯪꯕꯤꯒꯅꯤ ꯑꯗꯨꯗ ꯁꯤꯗ ꯐꯪꯉꯤꯕꯁꯤꯗ ꯆꯥꯅꯕꯅꯤ ꯈꯪꯗꯦ ꯑꯩꯈꯣꯏ ꯃꯔꯨ ꯃꯔꯥꯡꯅꯤ ꯈꯪꯗꯦ ꯁꯤꯗꯩꯗ ꯑꯩꯈꯣꯏꯒꯤ ꯇꯨꯔꯤꯁꯁꯤꯡꯅ ꯌꯦꯡꯅꯤꯡꯉꯤꯕꯁꯦ ꯃꯔꯨꯑꯣꯏꯅ ꯂꯝ ꯀꯣꯏꯕꯁꯤꯡꯅ ꯌꯦꯡꯅꯤꯡꯉꯤꯕꯁꯦ ꯃꯣꯏꯒꯤ ꯂꯛꯖꯔꯤ ꯑꯥꯏꯇꯦꯝꯗꯣ ꯑꯗꯨ ꯉꯥꯛꯇ ꯅꯠꯇꯦ ꯂꯛꯖꯔꯤ ꯑꯥꯏꯇꯦꯝ ꯌꯦꯡꯕ ꯂꯥꯛꯄ ꯈꯔ ꯑꯃ ꯅꯠꯇ꯭ꯔꯒ ꯑꯩꯈꯣꯏꯒꯤ ꯇꯨꯔꯤꯁꯁꯤꯡꯁꯤꯁꯨ ꯃꯈꯜ ꯌꯥꯝꯃꯤ ꯅꯦꯆꯔꯒꯤ ꯑꯣꯏꯕ ꯏꯟꯗꯤꯖꯤꯅꯁꯀꯤ ꯑꯣꯏꯕ ꯄꯣꯠ ꯌꯦꯡꯕ ꯂꯥꯛꯄ ꯑꯩꯈꯣꯏ ꯃꯅꯤꯄꯨꯔꯗ ꯂꯥꯛꯏꯁꯤꯅ ꯑꯌꯥꯝꯕ ꯅꯦꯆꯔꯒꯤ ꯑꯣꯏꯅ ꯌꯦꯡꯕ ꯂꯥꯛꯄꯅꯤꯅ ꯑꯩꯈꯣꯏꯒꯤ ꯏꯟꯗꯤꯖꯤꯅꯁꯀꯤ ꯑꯣꯏꯕ ꯄꯣꯠ ꯆꯩꯁꯤꯡ ꯑꯁꯤ ꯐꯪꯐꯝ ꯍꯥꯏꯔꯒꯗꯤ ꯏꯃꯥ ꯃꯥꯔꯀꯦꯠ ꯌꯥꯝꯅ ꯃꯔꯨ ꯑꯣꯏꯕ ꯃꯐꯝ ꯑꯃꯅꯤ ꯁꯤꯗꯩꯁꯤꯗ ꯑꯌꯥꯝꯕ ꯑꯩꯈꯣꯏꯒꯤ ꯏꯟꯗꯤꯖꯤꯅꯁꯀꯤ ꯐꯪꯗꯕ ꯄꯣꯠ ꯆꯩ ꯑꯃꯠꯇ ꯂꯩꯔꯔꯣꯏ ꯁꯤꯗꯩꯁꯤꯗ ꯁꯤꯗꯩꯁꯤꯗ ꯃꯔꯨꯑꯣꯏꯅ ꯑꯩꯈꯣꯏꯒꯤ ꯄꯟꯊꯨꯡꯐꯝꯁꯤ ꯂꯝꯀꯣꯏꯕꯁꯤꯡꯒꯤꯗꯤ ꯃꯁꯤ ꯌꯥꯝꯅ ꯃꯔꯨꯑꯣꯏꯕ ꯃꯐꯝ ꯑꯃꯅꯤ